ꯁꯤ ꯑꯣꯇꯣ ꯗ꯭ꯔꯥꯏꯚꯔ ꯁꯀꯤꯞ ꯅꯠꯇ꯭ꯔꯣ ꯁꯀꯤꯞ ꯅꯪꯅ ꯉꯁꯥꯏ ꯊꯦꯡꯅ ꯂꯥꯛꯇꯅ ꯑꯩ ꯐ꯭ꯂꯥꯏꯠꯀ ꯂꯣꯏꯅ ꯃꯤꯁ ꯑꯣꯏꯔꯦ ꯅꯪꯗ꯭ꯔꯦ ꯑꯗꯨ ꯅꯪꯉꯣꯟꯗ ꯄꯤꯈꯤꯕ ꯄꯩꯁꯥꯗꯨꯁꯨ ꯅꯪ ꯔꯤꯐꯟ ꯇꯧꯕ ꯇꯥꯕꯅꯦ ꯍꯧꯖꯤꯛ ꯑꯗꯨ ꯅꯪ ꯀꯔꯝ ꯀꯥꯟꯗ ꯂꯥꯛꯀꯦ ꯍꯥꯏꯕꯅꯣ ꯑꯩꯁꯦ ꯃꯇꯝꯁꯨ ꯃꯥꯡꯍꯟꯂꯦ ꯅꯪꯅ ꯑꯗꯣ ꯄꯩꯁꯥꯗꯨ ꯍꯟꯅꯕ ꯇꯧꯕꯤꯌꯨꯀꯣ ꯑꯗꯨ ꯈꯔ ꯊꯨꯅ ꯂꯥꯛꯑꯣ ꯑꯗꯨꯒ ꯄꯩꯁꯥꯗꯨꯁꯨ ꯔꯤꯐꯟ ꯇꯧꯕꯤꯔꯣ ꯑꯩꯁꯨ ꯌꯥꯝꯅ ꯁꯥꯎꯅꯤꯡꯉꯦ ꯅꯪꯅ ꯑꯩꯒꯤ ꯐ꯭ꯂꯥꯏꯠꯀꯤ ꯃꯃꯜꯁꯨ ꯃꯥꯡꯍꯟꯂꯕꯅꯤ ꯃꯇꯝꯁꯨ ꯃꯥꯡꯍꯟꯂꯕꯅꯤ ꯑꯗꯨꯅ ꯅꯪ ꯈꯔ ꯊꯨꯅ ꯂꯥꯛꯑꯒ ꯑꯩꯒꯤ ꯄꯩꯁꯥꯗꯨ ꯍꯟꯕꯤꯌꯨ